ꯑꯩꯒꯤ ꯍꯣꯕꯤꯖꯤꯗ ꯑꯩꯅ ꯌꯣꯟꯕ ꯃꯇꯝꯗ ꯑꯣꯔ ꯇ꯭ꯔꯦꯗꯤꯡ ꯇꯧꯕ ꯃꯇꯝꯗ ꯌꯥꯝꯅ ꯑꯔꯨꯕ ꯗꯤꯁꯤꯖꯟ ꯍꯥꯏꯔꯒꯗꯤ ꯌꯥꯝꯅ ꯂꯨꯅ ꯈꯟꯖꯕ ꯍꯥꯏꯔꯒꯗꯤ ꯑꯩꯒꯤ ꯁꯥꯇ꯭ꯔꯒꯩꯗ ꯑꯩꯅ ꯇ꯭ꯌꯨꯁꯟ ꯇꯧꯕꯗ ꯑꯩꯒꯤ ꯁꯥꯇ꯭ꯔꯒꯩꯗ ꯑꯩꯅ ꯄꯤꯊꯣꯛꯄ ꯃꯇꯝꯗ ꯀꯣꯏꯟꯒꯦꯖꯦ ꯃꯣꯏꯅ ꯇꯦꯁ ꯑꯃ ꯐꯖꯅ ꯇꯧꯕ ꯃꯇꯝꯗ ꯑꯩꯅ ꯈꯜꯂꯤ ꯃꯣꯏꯖꯤꯅ ꯑꯩꯅ ꯇꯧꯔꯤꯗꯨꯃꯥꯏꯅ ꯑꯩꯅ ꯏꯟꯇ꯭ꯔꯦꯁ ꯎꯠꯂꯤꯗꯨꯃꯥꯏꯅ ꯃꯣꯏꯖꯤꯗ ꯏꯅꯇ꯭ꯔꯦꯁ ꯂꯥꯛꯀꯗ꯭ꯔꯥ ꯂꯥꯑꯣꯏꯗ꯭ꯔꯥ ꯑꯩꯒꯤ ꯋꯥꯈꯟꯗꯗꯤ ꯑꯩꯅ ꯁꯤ ꯇꯧꯔꯤꯖꯦ ꯃꯣꯏꯗ ꯈꯔ ꯏꯅꯇ꯭ꯔꯦꯁ ꯑꯣꯏꯅꯕ ꯃꯣꯏꯗ ꯍꯣꯕꯤ ꯑꯃ ꯂꯩꯅꯕꯅ ꯄꯤꯕꯅꯤ ꯑꯗꯨꯕꯨ ꯑꯩꯒꯤ ꯏꯁꯥꯅꯨꯡꯗꯗꯤ ꯈꯟꯖꯩ ꯍꯥꯏꯗꯤ ꯑꯩꯒꯤꯗꯧꯅ ꯏꯟꯇ꯭ꯔꯦꯁ ꯂꯩꯒꯗ꯭ꯔꯥ ꯂꯩꯔꯣꯏꯗ꯭ꯔꯥ ꯅꯠꯇ꯭ꯔꯒ ꯁꯤꯒꯤ ꯀꯣꯏꯟꯖꯦ ꯑꯗꯨꯝ ꯃꯣꯏ ꯍꯨꯟꯗꯣꯛꯄ ꯑꯣꯏꯒꯗ꯭ꯔꯥ ꯑꯣꯏꯔꯣꯏꯗ꯭ꯔꯥ ꯐꯖꯅ ꯊꯝꯕ ꯑꯣꯏꯒꯗ꯭ꯔꯥ ꯑꯣꯏꯔꯣꯏꯗ꯭ꯔꯥ ꯑꯗꯨꯒꯤꯗꯃꯛꯇ ꯑꯩ ꯋꯥꯈꯟ ꯌꯥꯝꯅ ꯃꯨꯟ ꯃꯨꯟꯅ ꯈꯟꯅ ꯇ꯭ꯔꯦꯗꯤꯡ ꯇꯧꯕ ꯅꯠꯇ꯭ꯔꯒ ꯌꯣꯟꯕ ꯈꯣꯠꯄ ꯑꯣꯏꯅ ꯇꯧꯖꯩ